ꯑꯩꯈꯣꯏꯒꯤ ꯏꯄꯨꯈꯣꯏꯅ ꯁꯥꯟꯅꯔꯤꯕꯁꯤꯡꯁꯦ ꯑꯩꯈꯣꯏ ꯄꯣꯛꯇ꯭ꯔꯤꯉꯩꯗ ꯁꯥꯟꯅꯔꯤ ꯃꯈꯣꯏꯅ ꯁꯥꯟꯅꯕꯤꯕ ꯑꯗꯨ ꯑꯗꯨ ꯍꯧꯖꯤꯛ ꯍꯧꯖꯤꯛꯁꯨ ꯑꯩꯈꯣꯏꯅ ꯁꯥꯟꯅꯔꯒ ꯂꯩꯔꯦ ꯑꯗꯨꯁꯦ ꯌꯥꯝ ꯃꯔꯨ ꯑꯣꯏꯅ ꯑꯩꯈꯣꯏꯅ ꯍꯧꯖꯤꯛ ꯍꯧꯖꯤꯛ ꯑꯩꯈꯣꯏꯅ ꯍꯤꯡꯂꯤꯕ ꯑꯩꯈꯣꯏ ꯍꯧꯖꯤꯛ ꯑꯩꯈꯣꯏꯅ ꯁꯤꯁꯦ ꯌꯥꯝ ꯃꯔꯨ ꯑꯣꯏꯅ ꯑꯩꯈꯣꯏ ꯄꯥꯔꯒ ꯁꯥꯟꯅꯩ ꯃꯈꯣꯏꯅ ꯌꯨꯝ ꯑꯩꯈꯣꯏ ꯏꯄꯨꯈꯣꯏꯅ ꯁꯥꯟꯅꯔꯤꯕꯁꯤꯁꯦ ꯑꯩꯈꯣꯏꯒꯤꯗꯃꯛꯇꯨ ꯌꯥꯝꯅ ꯐꯕꯅꯤ ꯍꯥꯏꯕꯗꯨ ꯑꯗꯨꯅꯤ